ꯚꯥꯔꯠꯀꯤ ꯕꯤꯗ꯭ꯌꯥ ꯑꯁꯤꯅ ꯑꯩꯈꯣꯏꯗ ꯌꯥꯝꯅ ꯀꯥꯟꯅꯕ ꯄꯤ ꯃꯗꯨꯗꯤ ꯃꯐꯝ ꯃꯐꯝꯗ ꯚꯥꯔꯠꯀꯤ ꯃꯐꯝ ꯑꯌꯥꯝꯕꯗ ꯊꯣꯛꯄ ꯄꯥꯎꯁꯤ ꯑꯩꯈꯣꯏꯅ ꯏꯔꯥꯏ ꯂꯥꯏꯅ ꯇꯥꯕ ꯐꯪꯏ ꯃꯦꯗꯤꯌꯥꯒꯤ ꯃꯇꯦꯡꯅ ꯃꯅꯤꯄꯨꯔꯕꯨ ꯍꯥꯏꯔꯣ ꯃꯅꯤꯄꯨꯔꯗ ꯊꯣꯛꯄ ꯄꯥꯎꯁꯨ ꯑꯇꯣꯞꯄ ꯃꯐꯝꯗ ꯏꯔꯥꯏ ꯂꯥꯏꯅ ꯇꯥꯕ ꯐꯪꯏꯁꯦ ꯑꯩꯈꯣꯏꯅ ꯃꯦꯗꯤꯌꯥꯁꯤ ꯂꯩꯔꯝꯗ꯭ꯔꯒꯗꯤ ꯑꯩꯈꯣꯏ ꯃꯁꯤ ꯇꯥꯕ ꯐꯪꯉꯣꯏ ꯃꯦꯗꯤꯌꯥꯁꯤꯒꯤ ꯃꯇꯦꯡꯅ ꯑꯩꯈꯣꯏꯅ ꯑꯔꯥꯞ ꯑꯔꯥꯞꯄꯗ ꯊꯣꯛꯄ ꯄꯥꯎ ꯈꯨꯗꯤꯡꯃꯛ ꯑꯩꯈꯣꯏꯅ ꯑꯩꯈꯣꯏꯒꯤ ꯏꯔꯥꯏ ꯂꯥꯏꯅ ꯌꯧꯕ ꯐꯪꯏꯁꯤ ꯃꯦꯗꯤꯌꯥꯁꯤꯒꯤ ꯃꯇꯦꯡꯅꯅꯤ ꯃꯦꯗꯤꯌꯥꯁꯤ ꯂꯩꯔꯝꯗ ꯇꯥꯔꯒꯗꯤ ꯄꯥꯎ ꯐꯥꯎꯗꯣꯛ ꯐꯥꯎꯖꯤꯟ ꯀꯔꯤ ꯊꯣꯛꯏ ꯀꯃꯥꯏ ꯇꯧꯔꯤ ꯑꯃꯐꯥꯎ ꯇꯥꯕ ꯐꯪꯉꯝꯃꯣꯏ ꯑꯗꯨꯅ ꯃꯦꯗꯤꯌꯥꯁꯤ ꯌꯥꯝ ꯀꯥꯟꯅꯅ ꯈꯟꯖꯩ ꯑꯗꯨꯒ ꯑꯩꯅ ꯈꯪꯖꯕ ꯍꯥꯏꯔꯒꯗꯤ ꯍꯨꯏꯌꯦꯟ ꯂꯥꯟꯄꯥꯎ ꯇꯥꯏꯝꯁ ꯑꯣꯐ ꯏꯟꯗꯤꯌꯥ ꯄꯣꯛꯅꯐꯝꯁꯤ ꯌꯥꯝꯅ ꯌꯥꯝꯅ ꯑꯩꯈꯣꯏꯗ ꯃꯇꯦꯡ ꯄꯥꯡꯕ ꯅ꯭ꯌꯨꯁꯀꯤ ꯀꯩꯅꯣ ꯑꯃꯅꯦ ꯆꯦꯟꯅꯦꯜ ꯑꯃꯅꯦ ꯍꯥꯏꯅ ꯑꯩꯅ ꯈꯟꯖꯩ